ꯃꯤꯑꯣꯏꯕ ꯁꯃꯥꯖ ꯑꯁꯤꯗ ꯇꯦꯛꯀꯅꯣꯂꯣꯖꯤ ꯂꯩꯇ꯭ꯔꯤꯉꯩ ꯃꯃꯥꯡꯗ ꯌꯥꯝꯅ ꯋꯥꯔꯝꯃꯤ ꯁꯝꯅ ꯍꯥꯏꯔꯕꯀꯥꯟꯗ ꯑꯩꯈꯣꯏꯅ ꯁꯤꯗꯩꯅ ꯗꯤꯜꯂꯤꯕꯧ ꯆꯠꯄ ꯃꯇꯝꯗ ꯅꯨꯃꯤꯠ ꯍꯨꯝꯅꯤ ꯃꯔꯤꯅꯤ ꯆꯪꯅ ꯇ꯭ꯔꯦꯟꯗ ꯑꯃꯁꯨꯡ ꯕꯁꯇ ꯆꯠꯅꯔꯝꯃꯤ ꯊꯥꯏꯅ ꯑꯗꯨꯕꯨ ꯍꯧꯖꯤꯛꯇꯤ ꯇꯦꯀꯅꯣꯂꯣꯖꯤꯒꯤ ꯁꯥꯏꯟꯁ ꯑꯁꯤ ꯌꯥꯝꯅ ꯑꯗꯨꯛꯀꯤ ꯃꯇꯤꯛ ꯆꯥꯎꯈꯠꯂꯛꯄꯅ ꯃꯔꯝ ꯑꯣꯏꯔꯒ ꯍꯧꯖꯤꯛ ꯃꯊꯛꯇ ꯑꯦꯔꯣꯄ꯭ꯂꯦꯟꯗ ꯆꯠꯄ ꯃꯇꯝꯗ ꯄꯨꯡ ꯑꯅꯤꯗ ꯑꯍꯨꯝꯗ ꯑꯗꯨꯝ ꯊꯨꯡꯏ ꯍꯥꯟꯅ ꯅꯨꯃꯤꯠ ꯃꯔꯤꯅꯤ ꯃꯉꯥꯅꯤ ꯆꯪꯉꯝꯕꯗꯨ ꯑꯗꯨꯇꯁꯨ ꯅꯠꯇꯅ ꯍꯧꯖꯤꯛ ꯀꯝꯄꯨꯇꯔꯒꯤ ꯖꯨꯛ ꯑꯁꯤꯗ ꯂꯥꯌꯦꯡꯕꯗ ꯑꯣꯏꯔꯒꯁꯨ ꯅꯠꯇ꯭ꯔꯒꯅ ꯌꯨꯝ ꯀꯩ ꯁꯥꯕꯗ ꯑꯣꯏꯔꯒꯁꯨ ꯇꯦꯛꯅꯣꯂꯣꯖꯤꯒꯤ ꯂꯣꯏꯅ ꯃꯄꯥꯟ ꯇꯥꯡꯕ ꯉꯥꯛꯇꯅꯤ ꯍꯥꯟꯅ ꯑꯋꯥꯕ ꯀꯌꯥꯅ ꯂꯧꯎ ꯁꯤꯡꯎꯕ ꯇꯧꯔꯝꯃꯤ ꯁꯟ ꯏꯔꯣꯏꯅ ꯑꯗꯨꯕꯨ ꯍꯧꯖꯤꯛꯇꯤ ꯇꯦꯛꯀꯅꯣꯂꯣꯖꯤ ꯍꯩ ꯁꯤꯡꯕ ꯍꯦꯟꯒꯠꯂꯛꯑꯕꯅꯤꯅ ꯐꯣꯔꯁꯟꯅ ꯅꯠꯇ꯭ꯔꯒ ꯀꯕꯣꯇꯥꯅ ꯇꯧꯔꯒ ꯃꯤꯑꯣꯏꯕ ꯁꯤꯕꯨ ꯋꯥꯍꯟꯗꯅ ꯏꯋꯥ ꯋꯥꯗꯅ ꯂꯧꯎ ꯁꯤꯡꯎꯕꯁꯨ ꯑꯗꯨꯝ ꯇꯧꯕ ꯌꯥꯏ ꯑꯗꯨꯒ ꯌꯨꯝ ꯀꯩ ꯁꯥꯕ ꯃꯇꯝꯗꯁꯨ ꯍꯧꯖꯤꯛꯇꯤ ꯇꯦꯛꯅꯣꯂꯣꯖꯤꯅ ꯋꯥꯡꯉꯛꯑꯕꯅꯤꯅ ꯑꯋꯥꯡꯕ ꯐꯨꯔꯥ ꯗꯂꯥꯟꯁꯤꯡꯁꯤ ꯑꯩꯈꯣꯏꯒꯤ ꯈꯨꯂꯥꯏꯒꯤ ꯃꯇꯦꯡꯅ ꯑꯋꯥꯡꯕ ꯊꯥꯛꯇ ꯁꯥꯅꯔꯦ ꯍꯥꯏ ꯇꯥꯔꯦ ꯁꯝꯅ ꯍꯥꯏꯔꯕ ꯀꯥꯟꯗ ꯗꯨꯕꯥꯏꯗ ꯕꯨꯔꯖ ꯈꯥꯂꯤꯐꯥꯒꯤ ꯕꯤꯜꯗꯤꯡ ꯁꯥꯔꯤꯁꯤ ꯑꯩꯈꯣꯏꯒꯤ ꯇꯦꯛꯅꯣꯂꯣꯖꯤꯅꯅꯤ ꯃꯁꯤ ꯃꯤꯑꯣꯏꯕꯒꯤ ꯄꯥꯡꯒꯜ ꯈꯛꯇꯅꯁꯨ ꯅꯠꯇꯦ ꯃꯤꯑꯣꯏꯕꯒꯤ ꯂꯧꯁꯤꯡ ꯒ꯭ꯌꯥꯟ ꯍꯦꯟꯒꯠꯂꯛꯄꯒꯤ ꯃꯇꯨꯡꯏꯟꯅ ꯇꯦꯛꯅꯣꯂꯣꯖꯤꯁꯤ ꯍꯦꯟꯒꯠꯂꯛꯄꯅ ꯃꯔꯝ ꯑꯣꯏꯔꯒ ꯞ꯭ꯔꯤꯊꯤꯕꯤꯁꯤ ꯑꯗꯨꯛꯀꯤ ꯃꯇꯤꯛ ꯌꯥꯝꯅ ꯆꯥꯎꯈꯠꯂꯤ ꯑꯗꯨꯕꯨ ꯇꯦꯛꯀꯅꯣꯂꯣꯖꯤ ꯏꯟꯐꯣꯔꯃꯦꯁꯟ ꯇꯦꯛꯀꯅꯣꯂꯣꯖꯤ ꯑꯁꯤꯗ ꯍꯩꯔꯤꯕ ꯃꯇꯤꯛ ꯁꯔꯀꯥꯔꯒꯤ ꯑꯃꯁꯨꯡ ꯊꯕꯛ ꯐꯪꯕꯁꯤ ꯌꯥꯝꯅ ꯄꯥꯝꯅꯩ ꯑꯗꯨꯕꯨ ꯏꯟꯐꯣꯔꯃꯦꯁꯟ ꯇꯦꯛꯀꯅꯣꯂꯣꯖꯤ ꯑꯁꯤ ꯃꯤꯄꯨꯝ ꯈꯨꯗꯤꯡꯃꯛꯅ ꯍꯩꯅꯤꯡꯕꯒꯤ ꯑꯄꯥꯝꯕꯁꯨ ꯄꯣꯛꯏ ꯑꯃꯁꯨꯡ ꯇꯝꯅꯕꯁꯨ ꯃꯌꯥꯝ ꯑꯃꯅꯤ ꯍꯥꯏꯇꯥꯔꯦ